ꯑꯩꯅꯅꯦ ꯉꯔꯥꯡꯗꯣ ꯑꯉꯥꯡꯒꯤ ꯄꯦꯟ ꯑꯃꯅꯦ ꯄꯦꯟ ꯁꯦꯠ ꯑꯃꯅꯦ ꯀꯩꯅꯣꯗꯒꯤ ꯆꯦꯟꯕꯅꯤꯁꯦ ꯃꯤꯁꯣꯗꯒꯤ ꯑꯗꯣ ꯑꯩꯅ ꯄꯤꯈꯤꯕ ꯁꯥꯏꯁꯇꯨꯃꯛꯁꯨ ꯂꯥꯛꯇ꯭ꯔꯦ ꯁꯥꯏꯁꯇꯨꯁꯨ ꯄꯤꯛꯇ꯭ꯔꯨ ꯄꯤꯛꯑꯦ ꯄꯣꯠꯇꯨꯁꯨ ꯃꯃꯜꯗꯨꯒ ꯌꯦꯡꯅꯕꯗ ꯌꯥꯝꯅ ꯆꯥꯟꯅꯗ꯭ꯔꯦ ꯑꯁ ꯇꯜꯂꯦꯗ ꯃꯇꯨꯡ ꯃꯅꯥꯎꯒ ꯆꯦꯟꯅꯤꯡꯗ꯭ꯔꯦꯗ ꯄꯣꯠꯇꯣ